ꯑꯍꯥꯟꯕ ꯑꯣꯏꯅ ꯑꯩꯅ ꯆꯥꯛ ꯊꯣꯡꯕ ꯃꯇꯝꯗ ꯑꯩꯍꯥꯛ ꯀꯔꯤꯁꯨ ꯍꯩꯕ ꯈꯪꯕ ꯑꯣꯏꯗꯦ ꯑꯗꯨꯕꯨ ꯑꯩ ꯏꯁꯥꯅ ꯌꯨꯇ꯭ꯌꯨꯕ ꯑꯃꯗꯤ ꯏꯃꯥꯟꯅꯕꯁꯤꯡꯗꯒꯤ ꯍꯪꯗꯨꯅ ꯊꯣꯡꯂꯒ ꯌꯦꯡꯏ ꯊꯣꯡꯂꯤꯕ ꯃꯅꯨꯡꯗꯨ ꯑꯩ ꯏꯁꯥꯃꯛ ꯌꯥꯝ ꯄꯥꯈꯠꯂꯤ ꯍꯥꯎꯔꯣꯏꯗꯕ꯭ꯔꯥ ꯑꯃꯗꯤ ꯁꯣꯏꯈꯤꯒꯗ꯭ꯔꯥ ꯍꯥꯏꯅ ꯌꯥꯝꯅ ꯄꯥꯈꯠꯂꯤ ꯑꯗꯨꯕꯨ ꯊꯣꯡꯂꯨꯔꯕ ꯃꯌꯥꯝꯗꯒꯤ ꯍꯪꯂꯒ ꯊꯣꯡꯂꯨꯔꯕ ꯃꯇꯝꯗꯗꯤ ꯌꯥꯝꯅ ꯍꯥꯎꯔꯒꯁꯨ ꯂꯩꯔꯝꯃꯤ ꯃꯤꯀꯨꯞꯇꯨꯗꯒꯤꯗꯤ ꯑꯩꯍꯥꯛ ꯑꯗꯨꯝ ꯆꯥꯛ ꯏꯟꯁꯥꯡ ꯊꯣꯡꯕ ꯑꯦꯅꯤ ꯄꯣꯠ ꯑꯃ ꯏꯟꯁꯥꯡ ꯑꯃ ꯊꯣꯡꯕ ꯃꯇꯝꯗ ꯑꯩ ꯑꯗꯨꯝ ꯑꯦꯛꯁꯄꯦꯔꯦꯟꯁ ꯂꯩꯈꯔꯦ ꯊꯣꯡꯕ ꯊꯥꯛꯄ ꯐꯖꯅ ꯍꯩꯕ ꯃꯤ ꯑꯃ ꯑꯣꯏꯈ꯭ꯔꯦ